ꯑꯩꯅ ꯄꯤꯛꯏꯀꯥꯟꯗꯒꯤ ꯍꯧꯅ ꯑꯩ ꯐꯣꯇꯣꯒ꯭ꯔꯥꯐꯤ ꯑꯗꯨꯝ ꯑꯣꯏꯖꯕ ꯄꯥꯝꯃꯤ ꯑꯩꯅ ꯄꯥꯝꯂꯤꯕꯗꯨꯒꯤ ꯃꯔꯝ ꯑꯣꯏꯗꯨꯅ ꯑꯩꯅ ꯈꯔ ꯒ꯭ꯌꯥꯟ ꯆꯥꯎꯔꯛꯑꯕ ꯃꯇꯨꯡꯗ ꯑꯩꯒꯤ ꯕꯕꯥꯅ ꯑꯩꯉꯣꯟꯗ ꯁꯞꯄꯣꯔꯠ ꯇꯧꯕꯤꯔꯒ ꯃꯥꯅ ꯅꯤꯛꯀꯣꯟꯒꯤ ꯀꯦꯃꯦꯔꯥ ꯑꯃ ꯂꯩꯕꯤꯗꯨꯅ ꯑꯩꯉꯣꯟꯗ ꯐꯣꯇꯣ ꯀꯥꯞꯅꯅꯕꯒꯤ ꯑꯗꯨꯝ ꯄꯤꯛꯅꯤꯛ ꯆꯠꯄ ꯑꯦꯛꯁꯀꯥꯔꯁꯟ ꯆꯠꯄ ꯈꯣꯠꯄꯗ ꯀꯥꯞꯄꯁꯤꯡꯗꯨ ꯑꯩꯉꯣꯟꯗ ꯄꯨꯛꯅꯤꯡ ꯊꯧꯒꯠꯄꯤꯕ ꯁꯤ ꯐꯖꯩ ꯁꯤ ꯐꯖꯩ ꯍꯥꯏꯔꯒ ꯑꯩꯅ ꯑꯗꯨꯃꯛ ꯇꯧꯔ ꯂꯥꯛꯈꯤ ꯑꯩꯅ ꯀ꯭ꯂꯥꯁ ꯇ꯭ꯋꯦꯜꯞ ꯑꯁꯤ ꯂꯣꯏꯔꯛꯑꯕ ꯃꯇꯝꯗ ꯕꯕꯥꯅ ꯑꯩꯒꯤ ꯐꯣꯇꯣꯒ꯭ꯔꯥꯐꯔ ꯑꯁꯤꯒꯤꯗꯃꯛꯇ ꯃꯍꯥꯛꯅ ꯑꯣꯖꯥ ꯑꯃꯒꯤ ꯃꯈꯥꯗ ꯆꯠꯍꯟꯅꯕ ꯑꯩꯉꯣꯟꯗ ꯍꯣꯠꯅꯕꯤ ꯑꯩꯅ ꯑꯣꯖꯥ ꯑꯗꯨꯒꯤ ꯃꯈꯥꯗ ꯆꯠꯂꯒ ꯑꯩꯅ ꯐꯣꯇꯣꯒ꯭ꯔꯥꯐꯔ ꯑꯗꯨ ꯇꯝꯖꯩ ꯑꯩꯅ ꯀꯣꯂꯦꯖ ꯀꯥꯔꯛꯄ ꯃꯇꯝꯗ ꯋꯥꯛꯁꯣꯞ ꯑꯃ ꯐꯣꯇꯣꯒ꯭ꯔꯥꯐꯔꯒꯤ ꯂꯥꯛꯄ ꯃꯇꯝꯗ ꯕꯕꯥ ꯑꯩꯈꯣꯏ ꯕꯕꯥꯅ ꯑꯦꯟꯀꯔꯦꯖ ꯇꯧꯕꯤꯗꯨꯅ ꯑꯩꯕꯨ ꯑꯗꯨꯗ ꯆꯠꯍꯟꯕꯤ ꯑꯗꯨꯒꯤ ꯑꯗꯨꯅ ꯃꯔꯝ ꯑꯣꯏꯗꯨꯅ ꯑꯩꯅ ꯍꯣꯏ ꯉꯁꯤ ꯐꯥꯎꯕ ꯑꯗꯨꯝ ꯐꯣꯇꯣꯒ꯭ꯔꯥꯐꯔ ꯑꯣꯏꯗꯨꯅ ꯂꯩꯖꯩ ꯐꯣꯇꯣꯒ꯭ꯔꯥꯐꯔ ꯑꯁꯤ ꯃꯤꯌꯥꯝꯒꯤ ꯋꯥꯈꯜꯗ ꯑꯄꯤꯛꯄ ꯁꯤꯟꯐꯝꯅꯦ ꯍꯥꯏꯅ ꯎꯖꯔꯕꯁꯨ ꯑꯩꯒꯤ ꯕꯕꯥꯒꯤ ꯃꯐꯝꯗꯗꯤ ꯑꯩꯉꯣꯟꯗꯒꯤ ꯍꯦꯟꯅ ꯆꯥꯎꯕ ꯂꯩꯇꯦ ꯍꯥꯏꯅ ꯊꯥꯒꯠꯂꯤ ꯑꯩꯉꯣꯟꯗ